ꯑꯩꯅ ꯈ꯭ꯋꯥꯏꯗꯒꯤ ꯌꯥꯝꯅ ꯄꯥꯝꯅ ꯁꯥꯅꯕ ꯃꯁꯥꯟꯅ ꯈꯔꯇꯪ ꯍꯥꯏꯖꯒꯦ ꯃꯗꯨꯗꯤ ꯌꯨꯕꯤ ꯂꯥꯛꯄꯤ ꯀꯥꯕꯥꯇꯤ ꯃꯥꯔꯕꯣꯜ ꯐꯨꯠꯕꯣꯜ ꯁꯥꯅꯕ ꯀꯤꯀꯦꯠ ꯁꯥꯅꯕ ꯀꯤꯀꯨ ꯂꯣꯠꯄꯤ ꯁꯥꯅꯕ ꯆꯦꯒꯥꯏ ꯂꯪꯕꯤ ꯄꯣꯁꯇꯔ ꯊꯥꯕꯤ ꯃꯁꯥꯟꯅꯁꯤꯒꯤ ꯃꯇꯥꯡꯗ ꯈꯤꯛꯇꯪ ꯁꯝꯂꯛꯀꯦ ꯁꯟꯗꯣꯛꯅ ꯍꯥꯏꯖꯒꯦ ꯌꯨꯕꯤ ꯂꯥꯛꯄꯤ ꯑꯁꯤ ꯃꯇꯧ ꯀꯔꯝꯅ ꯁꯥꯟꯅꯒꯅꯤ ꯍꯥꯏꯕꯗꯤ ꯌꯨꯕꯤ ꯂꯥꯛꯄꯤ ꯑꯁꯤ ꯐꯤꯜ ꯑꯃꯗ ꯅꯤꯡꯊꯧ ꯑꯃ ꯆꯤꯌꯔꯗ ꯐꯝꯍꯜꯂꯒ ꯅꯤꯡꯊꯧꯗꯨꯒꯤ ꯅꯥꯀꯟꯗ ꯁꯔꯀꯜ ꯑꯃ ꯀꯣꯏꯁꯤꯜꯂꯅꯤ ꯃꯤ ꯈꯔꯅ ꯌꯨꯕꯤ ꯑꯃꯕꯨ ꯀꯣꯏꯇꯥꯟ ꯀꯣꯏꯇꯥꯟ ꯇꯥꯅꯔꯒ ꯂꯥꯛꯑꯒ ꯅꯤꯡꯊꯧꯗꯨꯒꯤ ꯃꯅꯥꯛꯇ ꯊꯝꯕ ꯉꯝꯕ ꯑꯗꯨꯕꯨ ꯌꯨꯕꯤ ꯂꯥꯛꯄꯤ ꯍꯥꯏꯅ ꯀꯧꯏ ꯀꯕꯥꯇꯤ ꯑꯁꯤꯅ ꯃꯤ ꯇꯔꯦꯠ ꯅꯤꯄꯥꯟ ꯁꯥꯅꯔꯒ ꯅꯤꯡꯁꯥꯁꯣꯔ ꯇꯠꯇꯅ ꯃꯤ ꯑꯃꯒꯤ ꯍꯛꯆꯥꯡꯗ ꯇꯁ ꯇꯧꯔꯒ ꯁꯥꯅꯕ ꯃꯁꯥꯅ ꯑꯗꯨꯕꯨ ꯀꯥꯕꯇꯤ ꯀꯧꯋꯤ ꯃꯥꯔꯕꯣꯜ ꯑꯁꯤꯁꯨ ꯃꯤ ꯑꯗꯨꯝ ꯑꯍꯨꯝ ꯃꯔꯤ ꯑꯗꯨꯝ ꯁꯥꯅꯕ ꯌꯥꯏ ꯐꯨꯠꯕꯣꯜ ꯁꯥꯅꯕꯁꯤꯁꯨ ꯃꯤ ꯇꯔꯦꯠ ꯅꯤꯄꯥꯟ ꯁꯥꯅꯔꯒ ꯃꯤ ꯑꯃꯅ ꯀꯤꯄꯔ ꯐꯝꯈ꯭ꯔꯒ ꯃꯤ ꯑꯇꯩꯁꯤꯡꯗꯨꯅ ꯕꯣꯜ ꯑꯗꯨ ꯀꯥꯎ ꯀꯥꯎꯗꯨꯅ ꯂꯥꯛꯑꯒ ꯕꯨꯛ ꯒꯣꯜ ꯆꯟꯕ ꯉꯝꯕ ꯑꯗꯨꯕꯨ ꯐꯨꯠꯕꯣꯜ ꯀꯧꯋꯤ ꯀ꯭ꯔꯤꯀꯦꯠ ꯑꯁꯤꯅ ꯃꯤ ꯑꯃꯅ ꯕꯦꯠ ꯄꯥꯏꯔꯒ ꯃꯤ ꯑꯃꯅ ꯕꯣꯜ ꯊꯣꯝꯃꯛꯑꯒ ꯁꯥꯅꯕ ꯑꯗꯨꯕꯨ ꯀ꯭ꯔꯤꯀꯦꯠ ꯀꯧꯋꯤ ꯀꯦꯀꯨ ꯂꯣꯠꯄꯤ ꯑꯁꯤꯁꯨ ꯃꯤ ꯇꯔꯦꯠ ꯇꯔꯨꯛꯃꯨꯛ ꯁꯥꯅꯔꯒ ꯃꯤ ꯑꯃ ꯃꯥꯡꯉꯒ ꯃꯤ ꯑꯇꯩ ꯑꯗꯨꯅ ꯂꯣꯠꯄ ꯑꯗꯨꯕꯨ ꯀꯦꯀꯨ ꯂꯣꯠꯄꯤ ꯀꯧꯏ ꯆꯦꯒꯥꯏ ꯂꯪꯕꯤ ꯑꯁꯤꯁꯨ ꯈꯩꯅꯤ ꯀꯧꯇꯥ ꯑꯗꯨꯕꯨ ꯌꯩꯊꯣꯛꯂꯒ ꯄꯥꯛꯍꯜꯂꯒ ꯁꯥꯅꯕ ꯑꯗꯨꯕꯨ ꯂꯪ ꯂꯪꯗꯨꯅ ꯁꯥꯅꯕ ꯑꯗꯨꯕꯨ ꯆꯦꯒꯥꯏ ꯂꯪꯕꯤ ꯀꯧꯋꯤ ꯄꯣꯁꯇꯔ ꯊꯥꯕꯤ ꯍꯥꯏꯕꯁꯤꯅ ꯑꯐꯥꯎꯕ ꯁꯅꯥꯔꯣꯏ ꯗꯕꯜ ꯗꯕꯜꯌꯨꯒꯤ ꯄꯣꯁꯇꯔ ꯑꯗꯨ ꯄꯣꯁꯇꯔꯗ ꯊꯦꯠꯂꯒ ꯃꯃꯤꯡ ꯆꯥꯅꯕ ꯈꯔ ꯌꯦꯡꯉꯒ ꯊꯥꯕ ꯑꯗꯨꯕꯨ ꯄꯣꯁꯇꯔ ꯊꯥꯕꯤ ꯍꯥꯏꯅ ꯀꯧꯋꯦ ꯃꯁꯤꯁꯤꯡꯁꯦ ꯑꯩꯅ ꯌꯥꯝꯅ ꯄꯥꯝꯅ ꯇꯣꯏꯅ ꯑꯗꯨꯝ ꯑꯌꯥꯝꯕ ꯃꯇꯝꯗ ꯐ꯭ꯔꯗ ꯂꯩꯕ ꯃꯇꯝꯗ ꯑꯗꯨꯝ ꯁꯥꯅꯖꯩ